ꯏꯔꯣꯏꯕ ꯇꯝꯕꯗ ꯑꯩ ꯀꯅꯥꯒꯨꯝꯕ ꯑꯃ ꯃꯇꯦꯡ ꯄꯥꯡꯈ꯭ꯔꯦ ꯑꯗꯣ ꯏꯔꯥꯛꯅꯕꯒꯨꯝꯕꯁꯨ ꯊꯦꯡꯅꯕ ꯌꯥꯎꯈ꯭ꯔꯦ ꯃꯣꯏ ꯏꯔꯥꯛꯅꯕꯗꯨꯁꯨ ꯑꯗꯨꯝ ꯑꯩ ꯃꯇꯦꯡ ꯄꯥꯡꯒꯦ ꯍꯥꯏꯗꯤ ꯃꯣꯏꯅ ꯏꯔꯥꯛꯅꯕꯗꯨ ꯑꯩꯅ ꯆꯤꯡꯈꯠꯄꯤꯕ ꯈꯣꯠꯄꯤꯕ ꯑꯗꯨꯝ ꯇꯧꯕꯁꯨ ꯌꯥꯎꯈ꯭ꯔꯦꯕ